ꯑꯩꯅ ꯑꯦꯃꯦꯖꯣꯟꯗꯒꯤ ꯃꯦꯛꯁ ꯔꯥꯏꯇꯔ ꯄꯦꯟ ꯑꯃ ꯆꯦꯜꯂꯦ ꯑꯗꯣ ꯃꯃꯜꯁꯨ ꯌꯥꯝꯅ ꯇꯥꯡꯉꯦ ꯃꯆꯤꯟꯗꯨꯁꯨ ꯏꯕꯗ ꯌꯥꯝꯅ ꯅꯨꯡꯉꯥꯏꯇꯦ ꯁ꯭ꯃꯨꯠ ꯑꯣꯏꯗꯦ ꯑꯗꯨꯒ ꯃꯥꯒꯤ ꯏꯪꯗꯨꯁꯨ ꯌꯥꯝ ꯊꯨꯅ ꯂꯣꯏ ꯃꯨꯛꯁꯨ ꯌꯥꯝ ꯍꯥꯏ ꯑꯩꯅ ꯍꯥꯟꯅ ꯑꯇꯩ ꯂꯩꯕ ꯄꯦꯟꯒ ꯀ꯭ꯋꯥꯂꯤꯇꯤ ꯌꯥꯝ ꯈꯦꯅꯩ